ꯌꯨꯝꯗ ꯐꯥꯔꯁ ꯑꯦꯠ ꯄꯤꯕ ꯍꯥꯏꯕꯁꯦ ꯍꯦꯛꯇ ꯑꯩꯈꯣꯏꯅ ꯁꯣꯛꯄ ꯑꯃ ꯎꯔꯒ ꯑꯩꯈꯣꯏꯅ ꯆꯠꯂꯒ ꯑꯗꯨ ꯁꯣꯛꯄ ꯃꯐꯝꯗ ꯐꯖꯅ ꯁꯦꯡꯗꯣꯛꯈ꯭ꯔ ꯃꯇꯨꯡꯗ ꯏꯁꯤꯡꯅ ꯐꯖꯅ ꯆꯥꯝꯊꯣꯛꯈ꯭ꯔ ꯃꯇꯨꯡꯗ ꯑꯩꯈꯣꯏꯅ ꯀꯔꯤꯒꯨꯝꯕ ꯃꯇꯝꯗ ꯕꯦꯇꯥꯗꯤꯟ ꯃꯍꯤ ꯂꯩꯔꯗꯤ ꯃꯍꯤ ꯇꯩꯌꯦ ꯃꯣꯂꯣꯝ ꯂꯩꯔꯗꯤ ꯃꯣꯂꯣꯝ ꯇꯩꯌꯦ ꯑꯗꯨꯒ ꯑꯗꯨꯒꯤ ꯃꯊꯛꯇ ꯀꯣꯇꯟꯅ ꯐꯖꯅ ꯁꯦꯡꯗꯣꯛꯈ꯭ꯔ ꯃꯇꯨꯡꯗ ꯇꯩꯕꯤꯌꯦ ꯕꯤꯇꯥꯗꯤꯟ ꯃꯍꯤꯅ ꯁꯦꯡꯗꯣꯛꯂꯒ ꯑꯗꯨꯒ ꯍꯤꯗꯥꯛ ꯇꯩꯕ ꯌꯥꯕ ꯍꯤꯗꯥꯛ ꯂꯩꯕꯗꯨ ꯇꯩꯔꯒ ꯃꯊꯛꯇ ꯑꯩꯈꯣꯏꯅ ꯕꯦꯅꯦꯠ ꯅꯠꯇ꯭ꯔꯁꯨ ꯕꯦꯟꯗꯦꯁꯅ ꯌꯣꯝꯂꯒ ꯑꯩꯈꯣꯏꯅ ꯐꯖꯅ ꯑꯗꯨ ꯑꯁꯣꯛꯄ ꯃꯐꯝꯗ ꯄꯨꯟꯁꯤꯜꯂꯒ ꯊꯝꯃꯦ ꯑꯗꯨꯒ ꯑꯩꯈꯣꯏꯅ ꯍꯤꯗꯥꯛꯀꯨꯝꯕ ꯇꯩꯔꯒ ꯐꯖꯅ ꯄꯨꯜꯂꯦ